ꯑꯩꯅ ꯉꯁꯤ ꯅꯤꯅꯤ ꯍꯨꯝꯅꯤꯒꯤ ꯃꯃꯥꯡꯗ ꯒ꯭ꯌꯥꯁ ꯐ꯭ꯔꯦꯝ ꯑꯃ ꯅꯝꯕꯣꯜ ꯕꯖꯥꯔꯗꯒꯤ ꯂꯧꯖꯔꯨꯏ ꯍꯥꯏꯔꯤꯕ ꯒ꯭ꯋꯥꯁꯁꯦ ꯉꯁꯤ ꯑꯩꯈꯣꯏꯒꯤ ꯃꯩꯔꯤꯁꯦ ꯌꯥꯝꯅ ꯄꯤꯛꯑꯦ ꯃꯩꯔꯤꯁꯦ ꯄꯤꯛꯑꯦ ꯍꯥꯏꯗꯅ ꯑꯍꯟꯕꯁꯤꯕꯨ ꯀꯃꯥꯏꯅ ꯇꯧꯔꯤꯅꯣ ꯍꯥꯏꯗꯅ ꯌꯦꯡꯉꯦ ꯌꯦꯡꯉꯕ ꯃꯇꯨꯡꯗ ꯃꯩꯔꯤꯁꯦ ꯁꯨꯝ ꯄꯤꯛꯑꯦ ꯑꯗꯨꯒꯤ ꯃꯊꯛꯇ ꯑꯃꯨꯛ ꯉꯁꯤ ꯅꯤꯅꯤ ꯍꯨꯝꯅꯤ ꯁꯨꯔꯦ ꯐꯨꯠ ꯐꯨꯠ ꯐꯨꯠ ꯇꯧꯗꯅ ꯊꯣꯡꯕꯗ ꯑꯩꯈꯣꯏꯅ ꯁꯤꯖꯤꯟꯅꯕ ꯃꯇꯝꯗ ꯑꯀꯤꯕ ꯑꯃꯁꯨ ꯄꯣꯛꯑꯦ ꯈꯨꯗꯣꯡ ꯊꯤꯕ ꯊꯣꯛꯀꯗ꯭ꯔꯥ ꯍꯥꯏꯗꯅ ꯑꯗꯨꯅ ꯍꯥꯏꯔꯤꯕ ꯒ꯭ꯌꯥꯁ ꯑꯁꯦ ꯁꯤ ꯑꯩꯈꯣꯏꯒꯤ ꯑꯍꯣꯡꯕ ꯃꯌꯥꯝꯅ ꯑꯍꯣꯡꯕ ꯂꯩꯕꯤꯒꯅꯨ ꯑꯗꯨꯅ ꯑꯍꯣꯡꯕꯁꯦ ꯀꯔꯤꯒꯨꯝꯕ ꯂꯩꯕ ꯇꯥꯔꯗꯤ ꯑꯩꯈꯣꯏ ꯏꯁꯥꯗ ꯈꯨꯗꯣꯡ ꯊꯤꯕ ꯊꯣꯛꯀꯅꯤ ꯑꯗꯨꯅ ꯃꯌꯥꯝ ꯑꯍꯣꯡꯕ ꯒ꯭ꯌꯥꯁꯁꯦ ꯂꯩꯕꯤꯗꯅꯕ ꯍꯥꯏꯖꯔꯤ